ꯍꯜꯂꯣ ꯀꯃꯥꯏꯅ ꯇꯧꯔꯤꯒꯦ ꯅꯨꯡꯉꯥꯏꯔꯤꯕꯣ ꯀꯔꯤꯒꯤ ꯋꯥꯈꯜ ꯃꯥꯡꯉꯤꯅꯣꯅꯦ ꯍꯣꯏ ꯌꯥꯝꯅ ꯌꯥꯝꯅ ꯀꯣꯛ ꯁꯥꯕ ꯋꯥꯈꯜꯅꯦ ꯑꯗꯣ ꯑꯩ ꯈꯜꯂꯝꯕ ꯌꯥꯕ ꯈꯜꯂꯝꯃꯒ ꯈꯟꯗ꯭ꯔꯕꯅꯦ ꯏꯕꯦꯝꯃ ꯀꯩꯗꯧꯋꯦꯗꯅꯦ ꯑꯩꯈꯣꯏꯒꯤ ꯕꯦꯠꯁꯁꯤꯡꯁꯦ ꯂꯣꯏꯅꯅꯦ ꯀꯩ ꯍꯥꯏꯅꯤ ꯃꯁꯥ ꯃꯁꯥꯒꯤ ꯄ꯭ꯔꯣꯐꯦꯁꯅꯦꯜ ꯑꯃꯃꯝ ꯆꯠꯄ ꯀꯣꯂꯦꯖꯀ ꯄꯨꯟꯅ ꯇꯧꯁꯤꯟꯕ ꯌꯥꯝ ꯇꯧꯋꯦ ꯑꯗꯣ ꯑꯩꯈꯣꯏꯅ ꯏꯁꯇ꯭ꯔꯦꯠꯇ ꯀꯣꯂꯦꯖ ꯈꯛ ꯇꯧꯖꯔꯨꯕ ꯑꯩꯈꯣꯏꯁꯦ ꯗꯤ ꯑꯦꯝ ꯌꯨꯒꯤ ꯍꯥꯏꯔꯦ ꯀꯔꯤꯃꯇ ꯑꯦꯛꯖꯥꯝꯁꯦ ꯊꯥꯈꯤꯕꯁꯤꯕꯨ ꯆꯍꯤ ꯆꯍꯤ ꯑꯃ ꯐꯥꯗꯣꯔꯐꯥꯎ ꯍꯥꯏꯗꯣꯛꯇꯕꯒ ꯌꯥꯝ ꯌꯥꯎꯔꯤꯗꯅ ꯑꯗꯨꯒꯤꯗꯨꯅ ꯁꯤꯒꯨꯝꯕ ꯃꯌꯥꯝ ꯑꯃꯁꯨ ꯂꯩꯕꯒ ꯑꯩꯁꯦ ꯑꯩꯒꯤ ꯑꯣꯏꯕ ꯄꯣꯠꯇꯅꯦ ꯑꯦꯝꯁꯦ ꯑꯦꯝ ꯑꯄꯥꯝꯕꯁꯨ ꯐꯪꯗ꯭ꯔꯦ ꯐꯪꯕꯒꯤ ꯋꯥꯈꯜꯁꯨ ꯂꯩꯇꯦ ꯑꯩꯒꯤ ꯑꯣꯏꯕ ꯄꯣꯠꯇ ꯇꯣꯡꯉꯥꯟ ꯇꯣꯡꯉꯥꯟꯕ ꯑꯦꯛꯖꯥꯝ ꯃꯆꯥ ꯃꯆꯥ ꯊꯥꯍꯧꯒꯦꯅ ꯈꯜꯂꯦ ꯊꯥꯏꯑꯦꯕ ꯗꯥꯏꯠꯀꯤ ꯑꯃ ꯑꯗꯨꯒꯤꯗꯣ ꯈꯜꯂꯦ ꯑꯗꯣ ꯈꯟꯕꯗꯣ ꯍꯣꯏ ꯑꯗꯣ ꯈꯜꯂꯦꯕꯀꯣ ꯑꯗꯨ ꯅꯪ ꯅꯪꯗꯤ ꯀꯦꯝ ꯑꯦꯛꯖꯥꯝ ꯑꯃꯠꯇ ꯊꯥꯗ꯭ꯔꯕꯃꯤ ꯗꯥꯏꯠꯀꯤꯁꯦ ꯌꯥꯃ ꯏꯟꯇꯔꯦꯁ ꯑꯣꯏꯌꯦ ꯅꯪꯁꯨ ꯊꯥꯍꯧꯁꯦ ꯑꯣꯖꯥꯒꯤꯁꯦ ꯈꯪꯕ꯭ꯔꯥ ꯇꯧꯕꯕꯨꯗꯤ ꯀ꯭ꯂꯥꯁ ꯇ꯭ꯋꯦꯜꯐ ꯍꯥꯏꯗꯤ ꯗꯥꯏꯠ ꯇꯧꯔꯕ ꯗꯥꯏꯠ ꯇꯧꯔꯕ ꯃꯇꯨꯡꯗ ꯕꯤ ꯑꯦꯠ ꯑꯃꯨꯛ ꯇꯧꯒꯗꯕꯅꯦ ꯗꯥꯏꯠ ꯇꯧꯗ꯭ꯔꯗꯤ ꯕꯤ ꯑꯦꯠ ꯇꯧꯕꯁꯦ ꯍꯧꯖꯤꯛꯀꯥꯟ ꯌꯥꯗ꯭ꯔꯦꯕ ꯑꯗꯨꯒꯤꯗꯨꯅ ꯗꯥꯏꯠꯁꯦ ꯍꯥꯟꯅ ꯇꯧꯔ ꯂꯦꯁꯟ ꯄ꯭ꯂꯥꯟ ꯁꯦꯝꯕ ꯐꯣꯔꯇꯤ ꯐꯣꯔꯇꯤ ꯂꯦꯁꯟꯅꯦ ꯁꯦꯝꯗꯣꯏꯁꯦ ꯂꯦꯁꯟ ꯄ꯭ꯂꯥꯟ ꯁꯦꯝꯕꯗ ꯑꯗꯨꯒ ꯏꯟꯇꯔꯟꯗ ꯑꯗꯨꯅꯦ ꯐꯥꯔꯁ ꯌꯥꯔꯗ ꯏꯟꯇꯔꯟ ꯅꯨꯡꯉꯥꯏꯕꯕꯨꯗꯤ ꯀꯅꯥꯅ ꯂꯩꯅꯤꯒꯦ ꯑꯗꯨ ꯑꯣꯏꯇꯔꯁꯨ ꯃꯥꯏ ꯏꯟꯇꯔꯦꯁꯇꯤꯡ ꯌꯥꯝ ꯑꯣꯏꯔꯤꯁꯦ ꯏꯟꯇꯔꯟ ꯇꯧꯕꯗꯣ ꯑꯗꯨꯗ ꯑꯉꯥꯡ ꯃꯈꯩꯒ ꯄꯨꯜꯂꯛꯄ ꯃꯤꯠ ꯗꯦ ꯃꯤꯜ ꯇꯧꯕ ꯑꯁ ꯌꯥꯝ ꯅꯨꯡꯉꯥꯏꯑꯌꯦ ꯑꯗꯨꯒꯨꯝꯕꯒꯤꯗꯤ

ꯍꯣꯏ ꯑꯗꯨꯒꯤꯗꯣ ꯑꯗꯨ ꯇꯧꯅꯤꯡꯉꯥꯏꯒꯤ ꯅꯪꯁꯨ ꯇꯧꯍꯧꯒꯗꯕꯅꯦ ꯑꯗꯣ ꯍꯟꯗꯛ ꯐꯣꯝ ꯊꯥꯅꯤ ꯍꯥꯏꯕꯅꯦ ꯑꯗꯨꯗ ꯅꯪꯁꯨ ꯇꯧꯁꯤꯜꯂꯣ ꯑꯩꯗꯤ ꯐꯥꯔꯁ ꯌꯥꯔꯒꯤ ꯏꯟꯇꯔꯟ ꯆꯠꯂꯦꯕꯀꯣ ꯁꯥꯔꯤꯒ ꯁꯦꯠꯇꯅꯕ ꯑꯩꯁꯦ ꯑꯣꯖꯥ ꯑꯣꯏꯔꯤꯕꯅꯤ

ꯑꯥ ꯗꯦꯠ ꯐꯥꯏꯚꯁꯦ ꯁꯤꯗꯅꯦ ꯗꯦꯠ ꯐꯥꯏꯚꯁꯤꯗ ꯃꯥꯒꯤ ꯐꯣꯝ ꯊꯥꯖꯤꯟꯕꯒꯤ ꯂꯥꯁ ꯗꯦꯠꯅꯦ ꯍꯟꯗꯛꯀꯤ ꯐꯣꯝ ꯊꯥꯈ꯭ꯔꯕꯅꯦ ꯍꯟꯗꯛꯀꯤ ꯐꯣꯝ ꯊꯥꯔꯕꯅꯦꯕ ꯁꯤꯗ ꯐꯣꯝꯁꯦ ꯊꯥꯖꯤꯜꯍꯧꯔꯅꯤ ꯑꯗꯨꯒ ꯑꯦꯛꯖꯥꯝ ꯁꯦꯟꯇꯔ ꯑꯃ ꯄꯤꯔꯛꯑꯒ ꯑꯦꯛꯖꯥꯝ ꯑꯩꯈꯣꯏꯅ ꯑꯦꯛꯖꯥꯝ ꯑꯃ ꯊꯥꯗꯣꯏꯅꯦꯕ ꯑꯗꯨ ꯑꯦꯛꯖꯥꯝꯁꯤ ꯊꯥꯔꯨꯔꯕ ꯃꯇꯨꯡꯗ ꯈꯜꯂꯛꯑꯒꯗꯤ ꯑꯩꯈꯣꯏꯅ ꯖꯣꯏꯟ ꯇꯧꯔꯅꯤ ꯖꯣꯏꯟ ꯇꯧꯔꯒ

ꯏꯟꯇꯔꯟꯁꯦ ꯄꯩꯁꯥ ꯐꯪꯉꯦ ꯍꯥꯏꯕ ꯌꯥꯝ ꯅꯨꯡꯉꯥꯏꯕꯁꯦ ꯏꯟꯇꯔꯟ ꯆꯠꯂꯅꯤ ꯑꯩꯈꯣꯏꯅ ꯃꯈꯣꯏ ꯌꯥꯝ ꯆꯥꯎꯕ ꯑꯦꯃꯥꯎꯟꯄꯨꯗꯤ ꯅꯠꯇꯦ ꯍꯥꯏꯗꯤ ꯑꯣꯖꯥ ꯑꯣꯏꯕꯃꯛꯇꯤ ꯅꯠꯇ꯭ꯔꯤꯕꯅꯤꯅ ꯇꯔꯥꯃꯨꯛ ꯅꯤꯄꯥꯟꯃꯨꯛ ꯑꯗꯨꯃꯥꯏꯅ ꯑꯣꯏꯗꯣꯏꯅꯦꯕ ꯑꯗꯨꯅ ꯂꯦꯝꯅ ꯂꯩꯕꯕꯨꯗꯤ ꯑꯗꯨꯅ ꯐꯠꯇ꯭ꯔꯣ ꯑꯗꯨꯅꯦ ꯑꯗꯨꯅꯦ ꯑꯗꯨꯗꯨꯅ ꯑꯗꯨ ꯏꯟꯇꯔꯟꯗꯣ ꯂꯣꯏꯔꯛꯑ ꯃꯇꯨꯡꯗ ꯑꯩꯈꯣꯏꯅ ꯏꯗꯨꯀꯦꯁꯟꯒꯤ ꯊꯕꯛ ꯀꯧꯔꯛꯑꯀꯥꯟꯗ ꯖꯣꯏꯟ ꯐꯠ ꯂꯥꯎꯅ ꯇꯧꯍꯧꯕꯁꯨ ꯌꯥꯕ ꯊꯕꯛ ꯑꯃ ꯇꯧꯍꯧꯅꯤꯡꯉꯥꯏꯒꯤ ꯀꯩꯒꯨꯝꯕ ꯑꯃ ꯑꯄꯤꯛꯄ ꯑꯣꯏꯒꯦꯔ ꯃꯆꯥ ꯑꯣꯏꯒꯦꯔ ꯇꯧꯍꯧꯕꯅꯗꯤ ꯈ꯭ꯋꯥꯏ ꯐꯔꯦ ꯍꯥꯏꯕ ꯍꯧꯖꯤꯛ ꯃꯇꯝꯁꯤꯗ ꯑꯗꯨꯅꯦ ꯑꯗꯨꯒꯤ ꯃꯊꯛꯁꯤꯗꯅꯦ ꯅꯨꯄꯥꯒꯤꯗꯤ ꯅꯨꯡꯉꯥꯏꯕ ꯑꯗꯒꯤ ꯅꯨꯄꯤꯒꯤꯅ ꯈꯤꯇꯪ ꯋꯥꯕ ꯃꯌꯥꯝ ꯑꯃꯁꯨ ꯂꯩꯔꯦ ꯊꯕꯛꯁꯤꯗ

ꯕꯤ ꯑꯦꯅꯦ ꯕꯤ ꯑꯦꯅꯦ ꯒ꯭ꯔꯦꯖ꯭ꯌꯨꯑꯦꯁꯟꯅꯦ ꯍꯥꯏꯔꯒ ꯊꯕꯛ ꯐꯪꯗꯕꯁꯤꯅ ꯃꯁꯤꯡ ꯊꯤ ꯉꯝꯗ꯭ꯔꯦ ꯍꯥꯏꯕ ꯅꯪꯗꯤ ꯌꯥꯝꯅ ꯕ꯭ꯔꯤꯂꯤꯌꯟ ꯑꯣꯏꯕ ꯃꯤꯅꯤ ꯅꯪꯅ ꯀꯔꯤꯒꯤꯅꯣꯕ ꯀꯣꯂꯦꯖ ꯈꯛꯇ ꯌꯨꯡꯉ ꯂꯩꯔꯤꯁꯦ ꯅꯪ ꯅꯤꯠ ꯀꯩꯀꯥꯒ ꯑꯗꯨꯝ ꯇꯧꯔꯗꯤ ꯌꯦꯡꯉꯣ ꯅꯪ ꯃꯥꯏ ꯊꯤꯅ ꯄꯥꯛꯀꯗꯕꯅꯦꯕ ꯅꯪ ꯀꯔꯤꯒꯤꯅꯣ ꯂꯦꯞꯊꯣꯛꯈ꯭ꯔꯤꯗꯣ ꯍꯣ ꯑꯗꯣ ꯑꯗꯨꯅꯦ ꯃꯤ ꯂꯣꯏꯅꯛꯤ ꯃꯀꯣꯛꯁꯤꯗꯅꯦ ꯑꯩꯈꯣꯏꯒꯤ ꯕꯦꯠꯆ ꯃꯈꯩꯁꯦ ꯁꯤ ꯋꯥꯈꯜꯁꯦ ꯉꯥꯛꯇꯅꯦꯕ ꯈꯂꯂꯤꯁꯦ ꯑꯗꯣ ꯑꯩꯅ ꯍꯥꯏꯅꯤꯡꯕ ꯑꯃ ꯂꯩꯑꯦ ꯅꯪꯒꯤ ꯑꯦꯝꯁꯦ ꯍꯧꯖꯤꯛ ꯍꯧꯖꯤꯛ ꯀꯩ ꯈꯜꯂꯤꯒꯦꯃꯤ ꯑꯣ ꯍꯣꯏ ꯑꯗꯨꯣꯗ ꯁꯨꯃꯥꯏꯅ ꯇꯧꯔꯁꯦ ꯑꯩꯒꯤ ꯑꯦꯝꯗꯤ ꯂꯣꯏꯅ ꯀꯥꯏꯈ꯭ꯔꯦ ꯑꯦꯝ ꯍꯥꯏꯁꯤꯗꯕꯨ ꯑꯃꯈꯛ ꯊꯝꯕ ꯌꯥꯗ꯭ꯔꯦ ꯃꯇꯝꯒꯤ ꯃꯇꯨꯡ ꯏꯟꯅ ꯑꯣꯞꯁꯟ ꯑꯅꯤꯃꯨꯛ ꯊꯝꯖꯤꯟ ꯇꯥꯔꯦ ꯑꯗꯨꯅ ꯑꯩꯁꯨ ꯑꯣꯖꯥꯗ ꯑꯗꯨꯝ ꯇꯥꯏ ꯀꯩꯗ ꯇꯥꯏ ꯂꯥꯗ ꯇꯥꯏꯒ ꯍꯥꯏꯕꯗꯨꯝꯅ ꯑꯣꯖꯥꯗ ꯇꯥꯔꯅꯦꯕ ꯑꯗꯨꯗꯨꯅ ꯑꯣꯖꯥꯒꯤ ꯇꯧꯍꯧꯔꯁꯦꯕ ꯇꯥꯅꯤꯉꯥꯏꯅꯤꯅꯦ ꯋꯥꯔꯤ ꯁꯥꯔꯤꯁꯦ ꯅꯪꯕꯨ ꯈꯔ ꯈꯔ ꯑꯩꯈꯣꯏꯅ ꯁꯥꯍꯤꯇ꯭ꯌ ꯉꯥꯡꯖꯦꯗꯤ ꯌꯥꯗꯦ ꯑꯗꯨ

ꯍꯣꯏ ꯑꯃꯨꯛꯇꯪ ꯆꯠꯊꯣꯔꯛꯑꯣ ꯑꯗꯨꯒ ꯋꯥꯔꯤ ꯁꯥꯟꯅꯔꯁꯦ ꯐꯣꯟꯗ ꯋꯥꯔꯤ ꯁꯥꯕꯕꯨꯗꯤ ꯑꯩꯈꯣꯏꯒꯤꯁꯨꯅꯦ ꯀꯖꯤꯟꯁꯤꯡ ꯂꯥꯛꯄꯒꯤꯕ ꯆꯥꯔꯥꯡꯅꯔꯤꯖꯥꯠꯅꯤ ꯍꯧꯖꯤꯛ ꯍꯣ ꯀꯦꯐꯦ ꯑꯃꯗ ꯎꯅꯔꯁꯦ ꯑꯗꯨꯃꯥꯏꯅ ꯑꯣꯏꯅ ꯇꯧꯔꯁꯦ ꯑꯥ ꯅꯪ ꯀꯨꯏꯔꯕ ꯃꯇꯨꯡ ꯀꯣꯜ ꯇꯧꯕꯁꯦ ꯍꯥꯔꯥꯎꯔꯤꯅꯦ ꯑꯩꯁꯨ ꯑꯗꯨꯅꯅꯦ ꯅꯪ ꯎꯟꯅꯔꯁꯦ ꯍꯥꯏ ꯀꯥꯟꯗꯣ ꯑꯗꯨꯗ ꯅꯪꯒꯤ ꯁꯪꯕ ꯑꯣꯏꯅ ꯍꯥꯏꯔꯛꯑꯣ ꯑꯩꯒꯤ ꯁꯪꯕꯒ ꯍꯥꯏꯔꯛꯑꯔꯣꯏ ꯎꯟꯅꯔꯁꯤ ꯑꯗꯨꯃꯥꯏꯅ ꯍꯣꯏ ꯌꯥꯏꯌꯦ ꯌꯥꯏꯌꯦ ꯑꯗꯨꯃꯥꯏꯅ ꯇꯧꯔꯁꯦ ꯑꯩ ꯂꯥꯏꯟꯁꯨ ꯂꯧꯔꯛꯀꯦ ꯑꯣꯟꯂꯥꯏꯟꯗ ꯇꯧꯕꯒꯤꯁꯨ ꯀꯔꯤꯒꯤꯁꯨ ꯀꯣ ꯑꯗꯨꯃꯥꯏꯅ ꯇꯧꯔꯁꯤ ꯍꯣꯏ ꯍꯣꯏ ꯍꯣꯏ ꯊꯝꯃꯒꯦꯀꯣ ꯑꯗꯨꯗꯤ